ꯂꯧꯎ ꯁꯤꯡꯎꯒꯤꯗꯃꯛ ꯑꯃꯁꯨꯡ ꯂꯧꯃꯤꯁꯤꯡꯗ ꯃꯤꯌꯥꯝꯒꯤ ꯃꯇꯦꯡ ꯄꯥꯡꯅꯕ ꯅꯠꯇ꯭ꯔꯒ ꯃꯔꯨꯞ ꯃꯄꯥꯡꯒꯤꯗꯃꯛ ꯑꯩꯅ ꯃꯤꯌꯥꯝꯒꯤ ꯃꯤꯌꯥꯝꯁꯤꯡ ꯑꯗꯨꯒꯤ ꯂꯧꯕꯨꯛꯁꯤꯡꯗ ꯆꯠꯂꯒ ꯂꯧ ꯌꯩꯕꯗ ꯃꯇꯦꯡ ꯄꯥꯡꯒꯅꯤ ꯑꯃꯗꯤ ꯃꯈꯣꯏꯒꯤ ꯇꯤꯟ ꯀꯥꯡ ꯇꯥꯗꯅꯕꯒꯤꯗꯃꯛ ꯃꯈꯣꯏꯒꯤ ꯍꯤꯗꯥꯛꯇ ꯃꯇꯦꯡ ꯄꯥꯡꯒꯅꯤ ꯃꯇꯧ ꯑꯗꯨꯒꯨꯝꯅ ꯃꯈꯣꯏꯅꯁꯨ ꯑꯩꯒꯤ ꯃꯇꯦꯡ ꯄꯥꯡꯕꯤꯔꯛꯅꯕꯒꯤꯗꯃꯛ